ꯍꯜꯂꯣ

ꯃꯥꯅꯦ ꯁꯥꯔꯅ ꯉꯁꯥꯏ ꯐꯣꯟ ꯇꯧꯕꯤꯔꯛꯑꯝꯕꯗꯨꯒꯤ ꯑꯃꯨꯛ ꯍꯜꯂ ꯇꯧꯖꯔꯛꯏꯅꯦ ꯁꯥꯔ ꯁꯥꯠꯇ꯭ꯔ ꯈꯔ ꯌꯥꯎꯔꯤꯌꯦ ꯁꯥꯠꯇ꯭ꯔ ꯑꯅꯤ ꯑꯍꯨꯝ ꯃꯣꯏꯁꯦ ꯉꯥꯡꯅꯕ ꯇꯥꯅꯗꯕ ꯑꯗꯒꯤ ꯑꯇꯣꯞꯄ ꯐꯝꯃꯤꯟꯅꯕ ꯃꯃꯥꯟꯅꯕ ꯃꯈꯩꯁꯤꯗ ꯑꯩꯅ ꯁꯣꯝꯗ ꯕ꯭ꯂꯦꯛ ꯕꯣꯔꯗꯂꯣꯝꯗ ꯑꯣꯟꯁꯤꯜꯂ ꯂꯥꯏꯔꯤꯛ ꯇꯥꯛꯀꯥꯟꯁꯤꯗ ꯃꯣꯏꯅ ꯗꯤꯁꯇꯔꯕꯁꯦ ꯍꯦꯛꯇ ꯇꯧꯕ ꯈꯨꯖꯤꯟꯅ ꯈꯔ ꯁꯤꯛꯎꯒꯨꯝ ꯀꯔꯤꯒꯨꯝ ꯁꯨꯝ ꯇꯧꯔ ꯗꯤꯁꯇꯔꯕ ꯇꯧꯕ ꯑꯗꯨꯅ ꯂꯥꯡꯉꯤꯅꯤ ꯁꯥꯔ ꯑꯩ ꯂꯥꯡꯗꯅꯕ ꯌꯥꯝ ꯀꯟꯅꯗꯤ ꯍꯣꯠꯅꯖꯕꯅꯤ ꯍꯣꯏ ꯑꯩꯁꯨ ꯑꯗꯨ ꯁꯥꯠꯇ꯭ꯔ ꯃꯈꯩꯗꯨꯒꯤ ꯃꯃꯤꯡ ꯃꯊꯥ ꯃꯈꯩꯗꯣ ꯁꯥꯔ ꯉꯁꯤ ꯑꯩꯒꯤ ꯐꯣꯔ ꯄꯦꯔꯠꯇ ꯂꯣꯏꯔꯦ ꯍꯥꯞ ꯃꯇꯝꯗꯨꯗ ꯑꯗꯨꯝ ꯆꯪꯉꯒ ꯁꯥꯔ ꯄ꯭ꯔꯤꯟꯁꯤꯄꯜꯒꯤ ꯀꯥꯗ ꯄꯤꯁꯤꯟꯅꯤꯉꯥꯏ ꯇꯧꯖꯔꯒꯦ ꯁꯥꯔ ꯑꯩꯈꯣꯏꯁꯤ ꯀꯩꯅꯣ ꯕ꯭ꯂꯦꯛ ꯕꯣꯔꯗ ꯉꯥꯛꯇ ꯇꯧꯔꯤꯁꯤ ꯕ꯭ꯂꯦꯛ ꯕꯣꯔꯗꯁꯦ ꯇꯧꯔꯀꯥꯟꯗ ꯆꯣꯛꯁꯤ ꯀꯩꯀꯩ ꯇꯩꯊꯣꯛꯄ ꯈꯣꯠꯄ ꯇꯧꯀꯥꯟꯗ ꯀꯣꯛꯇ ꯀꯩꯗ ꯇꯥꯁꯤꯟꯕꯁꯦ ꯌꯥꯝ ꯅꯨꯉꯥꯏꯖꯗꯦ ꯑꯗꯨꯅ ꯍꯧꯖꯤꯛꯇꯤ ꯇꯦꯛꯅꯣꯂꯣꯖꯤꯁꯨ ꯆꯥꯎꯈꯠ ꯂꯛꯑꯃꯤꯅ ꯍꯥꯏꯗꯤ ꯁ꯭ꯀꯨꯜꯁꯤꯗ ꯂꯩꯔꯤꯕ ꯕ꯭ꯂꯦꯛ ꯕꯣꯔꯗ ꯃꯈꯩꯁꯤ ꯍ꯭ꯋꯥꯏꯠ ꯕꯣꯔꯗꯇ ꯑꯣꯟꯊꯣꯛꯄꯤꯅꯤꯉꯥꯏ ꯑꯊꯨꯕꯗ ꯍꯟꯗꯛꯀꯤ ꯁ꯭ꯇꯥꯐ ꯃꯤꯇꯤꯡꯗꯨꯗ ꯄꯨꯈꯠꯄ ꯌꯥꯔꯣꯏꯗ꯭ꯔꯣ ꯁꯥꯔ ꯁꯥꯔ ꯑꯃꯒ ꯑꯩꯈꯣꯏꯒꯤ ꯀꯩꯅꯣꯁꯦ ꯑꯣꯖꯥ ꯃꯈꯩꯁꯦ ꯃꯥꯄꯟ ꯃꯤꯅꯠ ꯅꯤꯐꯨ ꯃꯉꯥꯗ ꯕꯦꯜ ꯇꯥꯕꯁꯦ ꯑꯗꯨꯝ ꯇꯔꯥꯗꯩ ꯀ꯭ꯂꯥꯁ ꯍꯧꯕꯅꯤꯅ ꯇꯔꯥꯁꯤꯗ ꯍꯦꯛꯇ ꯇꯔꯥ ꯅꯪꯅꯤꯉꯥꯏ ꯑꯣꯏꯅ ꯂꯥꯛꯄꯤꯔꯤꯕ ꯑꯣꯖꯥ ꯃꯈꯩꯁꯦ ꯃꯥꯄꯟ ꯃꯈꯥꯏꯒꯤ ꯃꯃꯥꯡꯗ ꯌꯧꯕꯤꯔꯛꯎ ꯍꯥꯏꯕꯒꯤ ꯃꯤꯇꯤꯡ ꯍꯟꯗꯛꯀꯤ ꯃꯤꯇꯤꯡꯁꯤꯗ ꯁꯤꯃꯒꯗꯪ ꯄꯨꯈꯠꯄꯤꯕ ꯌꯥꯔꯣꯏꯗ꯭ꯔꯣ ꯍꯣꯏ ꯑꯗꯨ ꯑꯩ ꯌꯥꯝ ꯅꯨꯡꯉꯥꯏꯖꯔꯦ ꯑꯩ ꯍꯣꯔꯦꯟ ꯐꯣꯔ ꯄꯦꯔꯠꯁꯦ ꯂꯣꯏꯔꯒ ꯑꯩꯒꯤ ꯍꯥꯞ ꯃꯇꯝꯗꯨꯗ ꯑꯉꯥꯡ ꯃꯈꯩꯒꯤ ꯃꯃꯤꯡ ꯃꯊꯥ ꯃꯈꯩꯗꯣ ꯈꯣꯝꯒꯠꯂꯒ ꯑꯗꯨꯝ ꯁꯥꯔꯒꯤ ꯁꯥꯔ ꯀꯥꯗ ꯊꯤꯟꯖꯔꯛꯑꯒꯦ ꯑꯗꯣ ꯑꯉꯥꯡꯃꯈꯩꯁꯦ ꯑꯩꯒꯤ ꯀꯥ ꯈꯛ ꯑꯩꯒꯤ ꯄꯦꯔꯠꯈꯛ ꯅꯠꯇꯕꯤꯗ ꯑꯇꯣꯞꯄ ꯑꯣꯖꯥ ꯃꯈꯩꯒꯤ ꯄꯦꯔꯠꯇꯁꯨ ꯌꯥꯝ ꯂꯥꯡꯕꯒꯤ ꯀꯝꯄ꯭ꯂꯦꯟꯗꯤ ꯈꯔ ꯂꯩꯔꯕꯅꯦ ꯁꯥꯔꯅ ꯃꯤꯇꯤꯡꯗꯣ ꯑꯊꯨꯕꯥ ꯃꯇꯝꯗ ꯁꯤꯟꯕꯤꯔꯒ ꯃꯃꯥ ꯃꯄꯥ ꯃꯈꯩꯗ ꯏꯟꯐꯣꯔꯝ ꯇꯧꯕꯤꯅ ꯑꯃꯨꯛꯀꯁꯨ ꯅꯤꯡꯁꯤꯡꯖꯔꯤ ꯑꯥ ꯑꯥ ꯍꯣꯏ ꯍꯣꯏ ꯊꯝꯖꯔꯦ ꯁꯥꯔ ꯑꯩꯁꯨ